ꯑꯣꯟꯂꯥꯏꯟ ꯇ꯭ꯌꯨꯇꯔꯤꯌꯜꯁꯀꯣ ꯁꯤꯅ ꯍꯦꯟꯅ ꯑꯉꯥꯡꯁꯤꯡꯗ ꯍꯧꯖꯤꯛ ꯍꯦꯟꯅ ꯃꯣꯗꯔꯟ ꯏꯔꯥꯁꯤꯗꯗꯤ ꯏꯝꯄꯦꯛꯐꯨꯜ ꯑꯣꯏꯌꯦꯅ ꯍꯥꯏꯅꯤꯡꯉꯤ ꯃꯔꯝꯗꯤ ꯀꯩꯒꯤꯅꯣ ꯍꯥꯏꯕꯀꯥꯟꯗ ꯍꯥꯟꯅꯗꯤ ꯃꯗꯨꯒꯤ ꯇ꯭ꯔꯥꯟꯁꯤꯠ ꯇꯧꯕ ꯑꯃ ꯄꯦꯔꯦꯟꯁꯀꯤ ꯄꯦꯔꯦꯟꯁꯁꯨ ꯍꯦꯟꯅ ꯆꯦꯟꯅꯕ ꯍꯥꯏ ꯇꯥꯔꯦ ꯃꯥꯒꯤ ꯊꯤꯟꯗꯣꯛ ꯊꯤꯟꯖꯤꯟ ꯇ꯭ꯔꯥꯕꯦꯂꯤꯡ ꯀꯣꯁ ꯑꯗꯒꯤ ꯐꯨꯗ ꯀꯣꯁ ꯑꯄꯣꯟ ꯇ꯭ꯔꯥꯕꯦꯂꯤꯡ ꯁꯤꯁꯤꯡꯁꯤ ꯂꯣꯏꯅꯃꯛ ꯗꯔꯀꯥꯔ ꯑꯣꯏ ꯑꯗꯒꯤ ꯃꯥꯒꯤ ꯇꯥꯏꯝ ꯃꯦꯟꯇꯦꯅꯦꯟꯁ ꯄꯨꯡ ꯇꯔꯨꯛꯇꯒꯤ ꯍꯧꯔꯒ ꯇꯔꯨꯛ ꯅꯪꯅꯕ ꯆꯠꯄ ꯁꯨꯒꯨꯝꯕ ꯑꯋꯥꯕ ꯃꯌꯥꯝ ꯑꯃ ꯂꯩꯔꯝꯃꯦ ꯑꯗꯣ ꯑꯣꯟꯂꯥꯏꯟꯁꯤꯗ ꯀꯃꯥꯏꯅ ꯍꯥꯖꯜ ꯐ꯭ꯔꯤ ꯑꯣꯏꯍꯟꯒꯦ ꯍꯥꯏꯀꯥꯟꯗ ꯑꯦꯠ ꯏꯌꯣꯔꯁꯦꯜꯞ ꯄꯦꯁ ꯍꯥꯏ ꯍꯧꯖꯤꯛꯀꯥꯟꯁꯦ ꯑꯦꯠ ꯏꯌꯣꯔꯁꯦꯜꯞ ꯄꯦꯁ ꯍꯥꯏꯕ ꯇꯥꯔꯒꯗꯤ ꯃꯁꯥꯅ ꯅꯪꯅ ꯄꯥꯝꯕ ꯃꯇꯝꯗ ꯑꯩꯈꯣꯏꯒꯤ ꯅꯪꯒꯤ ꯀꯣꯔꯁꯇꯣ ꯌꯥꯎꯕ ꯑꯗꯨꯒ ꯅꯪꯒꯤ ꯀꯣꯔꯁꯇꯣ ꯑꯦꯟꯖꯣꯏ ꯇꯧꯕ ꯁꯨꯝ ꯑꯩꯈꯣꯏꯒꯤ ꯃꯇꯝꯗꯨꯗ ꯃꯇꯝꯗꯨ ꯅꯪꯅꯕ ꯍꯥꯏꯗꯤ ꯄꯨꯡ ꯇꯔꯨꯛ ꯅꯪꯅꯕ ꯂꯣꯒ ꯏꯅ ꯇꯧꯕ ꯍꯥꯏꯕ ꯑꯗꯨꯒꯨꯝꯕ ꯂꯩꯇꯦ ꯃꯣꯁ ꯑꯣꯐ ꯗ ꯀꯦꯁꯇ ꯁꯝ ꯑꯣꯐ ꯗ ꯀꯦꯁꯇꯕꯨꯗꯤ ꯂꯩ ꯑꯗꯨꯒ ꯍꯦꯟꯅ ꯂꯥꯏꯅ ꯏꯖꯤ ꯑꯣꯏꯅ ꯇ꯭ꯔꯥꯕꯦꯂꯤꯡ ꯀꯣꯁ ꯁꯦꯞ ꯇꯧꯔꯒ ꯖꯁ ꯏꯟꯇꯔꯅꯦꯠ ꯔꯤꯆꯥꯔꯖ ꯁꯤꯖꯤꯟꯅꯔꯒ ꯑꯩꯈꯣꯏꯒꯤ ꯏꯟꯇꯔꯅꯦꯠ ꯕꯦꯂꯦꯟꯁ ꯍꯥꯞꯄꯒ ꯂꯣꯏꯅꯃꯛ ꯑꯣꯟꯂꯥꯏꯟ ꯇ꯭ꯌꯨꯇꯣꯔꯤꯌꯦꯜ ꯍꯧꯖꯤꯛꯇꯤ ꯍꯦꯟꯅ ꯁꯛꯁꯦꯁꯐꯨꯜ ꯑꯣꯏꯕ ꯃꯑꯣꯡꯗ ꯂꯣꯏꯅꯃꯛ ꯇꯧꯔꯦ ꯑꯗꯨꯅ ꯑꯩꯒꯤ ꯃꯣꯠꯇꯗꯤ ꯈ꯭ꯋꯥꯏꯗꯒꯤ ꯐꯕ ꯐ꯭ꯌꯨꯆꯔꯒꯤ ꯅ꯭ꯌꯨ ꯏꯝꯄ꯭ꯔꯨꯞ ꯃꯦꯊꯠ ꯑꯄꯣꯟ ꯀꯣꯆꯤꯡ ꯍꯥꯏ ꯇꯥꯔꯦ ꯑꯗꯨꯃꯥꯏꯅ ꯍꯥꯏꯅꯤꯡꯉꯤ